ꯑꯩꯍꯥꯛꯀꯤ ꯍꯤꯡꯅꯕꯒꯤ ꯂꯝꯕꯤꯗ ꯑꯦꯂꯦꯛꯇ꯭ꯔꯤꯁꯤꯇꯤ ꯍꯥꯏꯕꯗꯤ ꯃꯩ ꯑꯁꯦ ꯌꯥꯝꯅ ꯃꯔꯨ ꯑꯣꯏ ꯃꯔꯝꯗꯤ ꯆꯥꯛ ꯊꯣꯡꯕꯗꯒꯤ ꯍꯧꯔꯒ ꯑꯩꯈꯣꯏ ꯃꯩ ꯑꯁꯦ ꯗꯔꯀꯥꯔ ꯇꯥꯏ ꯆꯥꯛ ꯊꯣꯡꯕꯗ ꯑꯩꯈꯣꯏꯅ ꯔꯥꯏꯁ ꯀꯨꯀꯔ ꯁꯤꯖꯤꯟꯅꯩ ꯔꯥꯏꯁ ꯀꯨꯀꯔ ꯑꯁꯦ ꯃꯩ ꯗꯔꯀꯥꯔ ꯇꯥꯏ ꯑꯩꯈꯣꯏꯒꯤ ꯁꯤꯖꯤꯟꯅꯔꯤꯕ ꯑꯩꯈꯣꯏꯒꯤ ꯐꯣꯟ ꯑꯩꯈꯣꯏꯒꯤ ꯊꯕꯛ ꯇꯧꯕꯗ ꯁꯤꯖꯤꯟꯅꯕ ꯑꯩꯒꯤ ꯂꯦꯞꯇꯣꯞ ꯁꯤꯒꯤ ꯃꯌꯥꯝꯖꯦ ꯃꯩ ꯗꯔꯀꯥꯔ ꯇꯥꯕ ꯄꯣꯠ ꯉꯥꯛꯇꯅꯤ ꯑꯗꯨꯒ ꯑꯩꯈꯣꯏꯅ ꯉꯥꯏꯍꯥꯛ ꯄꯣꯊꯥꯅꯤꯉꯛꯄꯗꯁꯨ ꯇꯤ ꯚꯤ ꯌꯦꯡꯅꯤꯡꯕ ꯌꯥꯎꯏ ꯇꯤ ꯚꯤꯖꯤꯁꯨ ꯃꯩ ꯌꯥꯎꯗꯕ ꯌꯥꯗꯦ ꯑꯗꯨꯅ ꯃꯩꯁꯦ ꯌꯥꯝꯅ ꯃꯔꯨ ꯑꯣꯏ ꯑꯩꯈꯣꯏꯅ ꯃꯩ ꯂꯥꯛꯇꯕ ꯃꯇꯝꯗ ꯑꯩꯒꯤ ꯊꯕꯛ ꯈꯨꯗꯤꯡꯃꯛ ꯂꯦꯞꯄꯤ ꯍꯥꯏꯕꯗꯤ ꯐꯣꯟ ꯕꯦꯇ꯭ꯔꯤ ꯌꯥꯎꯔꯛꯇ꯭ꯔꯦ ꯂꯦꯞꯇꯣꯞ ꯕꯦꯇ꯭ꯔꯤ ꯌꯥꯎꯔꯛꯇ꯭ꯔꯦ ꯑꯗꯒꯤ ꯊꯥꯏꯅꯒꯤ ꯇꯥꯏꯄꯇꯥ ꯍꯧꯖꯤꯛꯇꯤ ꯊꯕꯛꯁꯦ ꯕꯣꯏ ꯑꯃꯗ ꯄꯛꯏꯗ ꯏꯔꯒ ꯇꯧꯕ ꯌꯥꯕꯗꯨ ꯑꯣꯏꯗ꯭ꯔꯦ ꯂꯦꯞꯇꯣꯞꯇ ꯂꯣꯏꯅꯃꯛ ꯐꯥꯏꯜ ꯀꯩꯀꯥ ꯂꯣꯏ ꯌꯥꯎꯏ ꯑꯗꯨꯅ ꯃꯩ ꯌꯥꯎꯗꯕ ꯃꯇꯝꯗꯗꯤ ꯂꯦꯞꯇꯣꯞ ꯕꯦꯇ꯭ꯔꯤ ꯁꯤꯔꯛꯄ ꯃꯇꯝꯗꯗꯤ ꯑꯩꯒꯤ ꯊꯕꯛꯁꯦ ꯂꯣꯏꯅꯃꯛ ꯂꯦꯞꯄ ꯑꯃ ꯇꯥꯔꯛꯑꯦꯕ ꯁꯤꯁꯤꯅ ꯑꯩꯉꯣꯟꯗ ꯑꯀꯥꯏꯕ ꯃꯌꯥꯝ ꯑꯃ ꯄꯤꯑꯕꯀꯣ ꯑꯗꯨꯒ ꯑꯩꯈꯣꯏꯅ ꯃꯩ ꯃꯨꯠꯄ ꯃꯇꯝꯗ ꯑꯇꯣꯞꯄ ꯄꯥꯝꯕꯩꯁꯦ ꯀꯩ ꯁꯤꯖꯤꯟꯅꯒꯦ ꯍꯥꯏꯕ ꯃꯇꯝꯗ ꯑꯩꯒꯤ ꯌꯨꯝꯒꯤ ꯑꯣꯏꯅꯗꯤ ꯑꯩꯈꯣꯏꯖꯦ ꯁꯣꯂꯔ ꯑꯣꯏꯅ ꯁꯤꯖꯤꯟꯅꯩꯑꯕ ꯑꯗꯨꯒ ꯑꯇꯣꯞꯄ ꯃꯐꯝꯗꯗꯤ ꯍꯥꯏꯗꯤ ꯏꯟꯚꯔꯇꯔ ꯁꯤꯖꯤꯟꯅꯕꯁꯨ ꯌꯥꯎꯏ ꯖꯦꯅꯦꯇꯔ ꯁꯤꯖꯤꯟꯅꯕꯁꯨ ꯌꯥꯎꯏ ꯕꯠ